ꯍꯜꯂꯣ ꯁꯤ ꯅꯣꯡꯃꯥꯏꯊꯦꯝ ꯏꯗꯤꯁꯟ ꯅꯠꯇ꯭ꯔꯣ

ꯑꯩꯁꯦ ꯒꯣꯄꯤꯟꯁꯟꯅꯦꯕ ꯑꯥ ꯑꯩꯁꯤ ꯅꯣꯏ ꯀꯛꯆꯤꯡꯒꯤ ꯕꯣꯔꯥꯗꯨ ꯌꯥꯝꯅꯗꯤ ꯑꯗꯨꯝ ꯄꯥꯝꯖꯕ ꯅꯍꯥꯟ ꯆꯥꯈꯤꯕꯗꯨ ꯌꯥꯝ ꯍꯥꯎꯕ ꯑꯗꯨꯗ ꯁꯨꯝ ꯆꯥꯕꯅ ꯁꯨꯝ ꯀꯃꯥꯏꯅ ꯁꯦꯝꯕꯅꯣꯁꯨ ꯈꯪꯅꯤꯡꯕ ꯅꯣꯏ ꯀꯛꯆꯤꯡꯒꯤ ꯕꯣꯔꯥ ꯐꯪꯐꯝꯗꯨ ꯀꯥꯏꯋꯥꯏ ꯍꯥꯏꯒꯦ ꯃꯐꯝꯗꯨ ꯀꯛꯆꯤꯡ ꯕꯖꯥꯔꯗꯩ ꯈꯤꯇꯪ ꯆꯠꯊꯔ ꯂꯩꯗꯥꯏꯅꯦ ꯑꯣ ꯑꯣ ꯀꯩꯊꯦꯜ ꯃꯆꯥ ꯍꯥꯏꯕ ꯑꯣ ꯑꯣ ꯑꯩꯈꯣꯏ ꯅꯍꯥꯟ ꯎꯝ ꯑꯣ ꯅꯍꯥꯟ ꯐꯝꯃ ꯑꯩꯈꯣꯏ ꯃꯌꯥꯝ ꯐꯝꯃꯒꯗꯤ ꯆꯥꯈ꯭ꯔꯕꯅꯦꯕ ꯑꯗ ꯍꯥꯎꯕ ꯑꯗꯨ ꯉꯁꯤ ꯃꯅꯤꯄꯨꯔꯗ ꯂꯥꯛꯑꯀꯥꯟꯗ ꯑꯝꯇ ꯉꯔꯥꯡ ꯂꯥꯛꯄꯅꯦ ꯑꯩꯁꯦ ꯗꯦꯜꯍꯤꯗꯒꯤ ꯑꯗꯨ ꯑꯃꯨꯛ ꯁꯨꯝ ꯆꯥꯅꯤꯡꯉꯛꯄ

ꯑꯦ ꯍꯥꯎꯗꯅꯕꯨ ꯆꯥꯅꯤꯡꯕꯩꯅꯤ ꯐꯣꯟ ꯇꯧꯔꯛꯏꯁꯤ ꯑꯗꯨ ꯍꯧꯖꯤꯛꯇꯤ ꯅꯍꯥꯟ ꯃꯃꯥꯡꯗ ꯑꯩꯈꯣꯏꯅ ꯂꯩꯀꯥꯟꯗꯗꯤ ꯂꯨꯄꯥ ꯆꯥꯝꯃꯒꯤ ꯑꯦ ꯂꯨꯄꯥ ꯕꯣꯔꯥ ꯆꯥꯝꯃꯗ ꯂꯨꯄꯥ ꯍꯨꯝꯐꯨꯒꯤ ꯆꯥꯡ ꯄꯤꯕꯅꯦ ꯍꯧꯖꯤꯛꯇꯤ ꯃꯃꯟ ꯀꯌꯥꯃꯨꯛ ꯆꯥꯡ ꯄꯤꯔꯤꯖꯥꯠꯅꯣ

ꯌꯥꯝ ꯇꯥꯡꯈꯠꯂꯝꯃꯦꯅꯦ ꯑꯣ ꯑꯗꯨ ꯃꯣꯏ ꯅꯣꯏ ꯕꯣꯔꯥ ꯁꯥꯕꯤ ꯈꯪꯅꯕꯒ ꯁꯨꯝ ꯂꯩꯗꯣꯏꯔꯣ ꯁꯨꯝ ꯀꯔꯤ ꯋꯥꯔꯤ ꯋꯇꯥꯏ ꯁꯥꯟꯅ ꯌꯥꯗꯧꯕ ꯑꯣ ꯑꯩꯈꯣꯏ ꯏꯃꯥꯟꯅꯕ ꯅꯍꯥꯟ ꯃꯌꯥꯝꯃ ꯆꯥꯕ ꯃꯣꯏꯅꯁꯨ ꯄꯥꯝꯃꯦ ꯄꯥꯝꯃꯦ ꯍꯥꯏꯕ ꯑꯗꯨꯏ ꯑꯩꯅ ꯈꯔꯁꯨ ꯈꯔꯌꯥꯝ ꯂꯧꯅꯤꯡꯕ ꯍꯥꯏꯇꯥꯔꯦ ꯑꯗꯨꯒꯤ ꯁꯨꯝ ꯍꯥꯟꯅ ꯀꯟꯇꯦꯛ ꯇꯧꯔꯒ ꯁꯨꯝ ꯈꯪꯅꯕ ꯀꯥꯡ ꯂꯩꯇꯥꯔꯗꯤ ꯕꯣꯔꯥ ꯂꯤꯁꯤꯡ ꯑꯃꯃꯨꯛ ꯂꯧꯒꯦ ꯇꯧꯕ

ꯍꯣꯏ ꯏꯃꯥꯟꯅꯕꯗꯁꯨ ꯈꯔ ꯄꯤꯒꯦ ꯇꯧꯕ ꯑꯦ ꯍꯥꯏꯗ꯭ꯔꯁꯨ ꯑꯗꯨꯝ ꯍꯣꯏ ꯑꯩ ꯂꯧ ꯑꯗꯨꯝ ꯏꯁꯥꯅꯕꯨꯗꯤ ꯂꯧꯕ ꯂꯥꯛꯇꯣꯏꯅꯦꯕ ꯍꯥꯟꯅ

ꯍꯣꯏ ꯑꯗꯨꯃꯥꯏꯅ ꯑꯦꯗꯚꯥꯟꯁ ꯑꯣꯏꯅ ꯈꯤꯇꯪ ꯕꯨꯛ ꯀꯩꯅꯣ ꯑꯗꯨꯃꯥꯏꯅ ꯈꯤꯇꯪ ꯍꯥꯏꯕꯤꯔꯝꯃꯣ ꯑꯗꯨꯒ ꯑꯩ ꯍꯣꯔꯦꯟ ꯅꯨꯃꯤꯗꯥꯡ ꯋꯥꯏꯔꯝꯒꯨꯝꯕ ꯂꯧ ꯌꯥꯔꯗꯤ ꯍꯣꯔꯦꯟ ꯅꯨꯃꯤꯗꯥꯡ ꯋꯥꯏꯔꯝꯒꯨꯝꯕ ꯂꯧ ꯂꯥꯛꯀꯦ

ꯎꯝ ꯍꯣꯏ ꯍꯣꯏ